ꯍꯜꯂꯣ ꯁꯤꯕꯨ ꯑꯩꯈꯣꯏ ꯀꯧꯅꯥꯒꯤ ꯕꯦꯛꯀꯨꯝꯕ ꯐꯛꯀꯨꯝꯕ ꯌꯣꯟꯕ ꯗꯨꯀꯥꯟꯗꯨ ꯅꯠꯇ꯭ꯔꯣ ꯑꯣ ꯑꯩꯈꯣꯏꯒꯤ ꯅꯃꯥꯖ ꯁꯣꯟꯕꯩ ꯊꯥꯅꯕ ꯀꯧꯅꯥꯒꯤ ꯐꯛꯇꯣ ꯌꯥꯎꯕ ꯅꯠꯇ꯭ꯔꯣ ꯑꯣ ꯑꯃꯈꯇꯪ ꯂꯧꯒꯦ ꯇꯧꯕꯅꯤꯗ ꯕꯦꯛ ꯑꯝꯇꯒ ꯑꯗꯨ ꯃꯃꯟ ꯀꯌꯥ ꯂꯩꯒꯦ ꯑꯣ ꯑꯗꯨꯗꯤ ꯍꯌꯦꯡ ꯑꯩ ꯂꯥꯛꯑꯒꯦ ꯑꯗꯨꯒ ꯐꯛꯇꯨꯒ ꯕꯦꯛꯇꯨꯒ ꯂꯧꯔꯒꯦ